ꯐ꯭ꯂꯤꯞꯀꯥꯔꯠꯇꯒꯤ ꯑꯣꯛꯇꯣꯕꯔ ꯇꯥꯡ ꯇ꯭ꯔꯥꯉꯥꯗ ꯆꯦꯟꯈꯤꯕ ꯔꯦꯗꯃꯤ ꯅꯣꯠ ꯇꯦꯟꯒꯤ ꯁꯤ ꯇꯥꯏꯞ ꯆꯥꯔꯖꯔ ꯑꯁꯤ ꯆꯥꯔꯖ ꯇꯧꯕ ꯃꯇꯝꯗ ꯆꯪꯗꯕ ꯄꯨꯡ ꯑꯃ ꯆꯥꯔꯖ ꯇꯧꯔꯕ ꯃꯇꯨꯡꯗ ꯕꯪ ꯕꯪ ꯁꯥꯒꯠꯄ ꯑꯁꯤ ꯇꯣꯏꯅ ꯊꯣꯛꯑꯦ ꯆꯥꯔꯖꯔ ꯑꯁꯦ ꯁꯤꯖꯤꯟꯅꯕꯗ ꯌꯥꯝꯅ ꯅꯨꯡꯉꯥꯏꯇꯕ ꯍꯥꯏꯕꯗꯨ ꯑꯩ ꯏꯁꯥꯃꯛꯇ ꯊꯣꯛꯂꯦ